ꯑꯩꯅ ꯍꯟꯗꯛ ꯂꯩꯔꯨꯔꯤꯕ ꯐꯦꯁ ꯀ꯭ꯔꯤꯝ ꯃꯥꯏ ꯇꯩꯅꯕꯁꯤ ꯊꯥ ꯑꯅꯤ ꯁꯨꯔꯦ ꯁꯤꯖꯤꯟꯅꯕ ꯑꯗꯨꯕꯨ ꯑꯩꯉꯣꯟꯗ ꯏꯝꯄ꯭ꯔꯨꯞ ꯑꯃꯠꯇ ꯐꯪꯗꯦ ꯑꯗꯨꯅ ꯁꯤ ꯁꯤ ꯄ꯭ꯔꯗꯛꯁꯤ ꯌꯥꯝ ꯑꯩꯉꯣꯟꯗ ꯅꯨꯡꯉꯥꯏꯇꯦ ꯌꯥꯝ ꯑꯐꯕ ꯑꯣꯏꯗꯦ ꯁꯤ ꯄꯣꯠꯁꯦ